ꯏꯁꯥꯒꯤ ꯙꯔꯃꯁꯤ ꯇꯉꯥꯏꯐꯗꯅ ꯏꯁꯥ ꯏꯁꯥꯅ ꯏꯁꯥ ꯏꯁꯥ ꯌꯣꯛꯈꯠꯄ ꯍꯥꯏꯕꯁꯤ ꯆꯥꯎꯈꯠꯄ ꯏꯁꯥ ꯏꯁꯥꯒꯤ ꯇꯉꯥꯏꯐꯗꯦ ꯏꯁꯥꯒꯤ ꯙꯔꯃꯒꯤ ꯃꯇꯨꯡ ꯏꯟꯅ ꯄꯨꯟꯁꯤ ꯂꯦꯟꯕ ꯑꯁꯤꯁꯨ ꯇꯉꯥꯏ ꯐꯗꯕ ꯑꯃꯅꯤ ꯃꯁꯤ ꯁ꯭ꯀꯨꯜꯒꯤ ꯀꯔꯤꯀꯂꯝꯒꯤ ꯁꯔꯨꯛ ꯑꯃ ꯅꯤ ꯍꯥꯏꯕꯁꯨ ꯌꯥꯏ ꯃꯁꯤꯅ ꯑꯩꯒꯤ ꯏꯃꯨꯡꯗ ꯑꯩꯒꯤ ꯀꯩꯔꯣꯏ ꯂꯩꯀꯥꯏꯗ ꯑꯩꯒꯤ ꯈꯨꯡꯒꯪꯗ ꯑꯩꯒꯤ ꯏꯁꯥꯒꯤ ꯅꯥꯠ ꯙꯔꯃ ꯑꯩꯒꯤ ꯐꯤꯖꯦꯠ ꯆꯛꯆꯥ ꯌꯨꯊꯛ ꯃꯁꯤꯅ ꯂꯣꯏꯅ ꯇꯥꯛꯀꯗꯧꯔꯤꯕꯅꯤ ꯑꯩꯒꯤ ꯄꯨꯟꯁꯤ ꯃꯍꯤꯡ ꯑꯁꯤꯅ ꯑꯣꯔ ꯑꯩꯒꯤ ꯂꯩꯃꯤꯟꯅꯗꯧꯔꯤꯕ ꯀꯩꯔꯣꯜ ꯂꯩꯀꯥꯏ ꯃꯔꯨꯞ ꯃꯄꯥꯡ ꯐꯨꯔꯨꯞ ꯖꯥꯇꯤ ꯏꯔꯩꯆꯥ ꯈꯨꯗꯤꯡꯃꯛ ꯅꯨꯡꯁꯤ ꯆꯥꯟꯅꯅ ꯂꯩꯃꯤꯟꯅꯅꯕꯒꯤꯗꯃꯛꯇ ꯑꯩꯒꯤ ꯙꯔꯃ ꯑꯁꯤꯁꯨ ꯉꯥꯛꯅ ꯆꯠꯄ ꯔꯨꯜ ꯑꯦꯟ ꯔꯤꯒꯨꯂꯦꯁꯟꯁꯤꯒꯤ ꯋꯥꯡꯃꯗ ꯆꯠꯇꯕ ꯁꯤ ꯁꯤꯒꯤ ꯃꯅꯨꯡꯗ ꯆꯠꯄ ꯇꯥꯔꯒꯗꯤ ꯉꯁꯤ ꯑꯩꯈꯣꯏ ꯈꯨꯟꯅꯥꯏꯁꯤꯗ ꯌꯥꯝꯅ ꯀꯥꯅꯕ ꯑꯣꯏꯒꯅꯤ ꯍꯥꯏꯅ ꯈꯜꯖꯩ